ꯑꯩꯈꯣꯏꯒꯤ ꯈꯨꯡꯒꯪꯒꯤ ꯈꯨꯟꯅꯥꯏꯗ ꯀꯔꯝꯕ ꯃꯈꯜꯒꯤ ꯖꯒꯣꯏꯁꯤꯡ ꯃꯃꯤꯡ ꯆꯠꯄꯒꯦ ꯑꯩꯈꯣꯏꯒꯤ ꯈꯨꯡꯒꯪꯒꯤ ꯑꯌꯥꯝꯕꯅ ꯃꯃꯤꯡ ꯆꯠꯂꯤꯁꯦ ꯑꯩꯈꯣꯏꯒꯤ ꯌꯥꯎꯁꯪꯒꯤ ꯃꯇꯝꯗ ꯑꯩꯈꯣꯏꯒꯤ ꯌꯥꯎꯁꯪꯒꯤ ꯖꯒꯣꯏ ꯍꯥꯏꯗꯤ ꯑꯩꯈꯣꯏꯒꯤ ꯊꯥꯕꯜ ꯆꯣꯡꯕ ꯈꯣꯠꯄ ꯇꯧꯔꯦ ꯑꯗꯨꯒ ꯑꯩꯈꯣꯏꯒꯤ ꯂꯥꯏ ꯍꯔꯥꯎꯕꯩ ꯃꯇꯝꯗ ꯑꯩꯈꯣꯏ ꯂꯥꯏ ꯍꯔꯥꯎꯕꯒꯤ ꯖꯒꯣꯏ ꯁꯥꯏ ꯍꯥꯏꯕꯗꯤ ꯑꯩꯈꯣꯏꯒꯤ ꯈꯝꯕ ꯊꯣꯏꯕꯤꯒꯤ ꯖꯒꯣꯏ ꯑꯗꯒꯤ ꯊꯦꯛꯊꯕꯤ ꯃꯌꯥꯝ ꯂꯩꯈ꯭ꯔꯦꯀꯣ ꯑꯗꯨꯒ ꯑꯩꯈꯣꯏꯒꯤ ꯏꯃꯣꯏꯅꯨꯒꯤ ꯃꯇꯝꯗꯁꯨ ꯑꯗꯨꯝ ꯊꯥꯕꯜꯒꯨꯝꯕ ꯑꯗꯨꯝ ꯖꯒꯣꯏ ꯁꯥꯏ ꯑꯗꯨꯗꯁꯨ ꯁꯨꯃꯥꯏꯅ ꯂꯩ ꯍꯥꯏꯅꯤꯡꯉꯤ